ꯑꯩꯁꯦ ꯑꯦꯃꯥꯖꯣꯟꯗꯒꯤ ꯇ꯭ꯔꯤꯁꯥꯠ ꯑꯃ ꯀꯛꯄꯅꯦꯕ ꯍꯟꯗꯛꯁꯦ ꯑꯗꯣ ꯀꯛꯄꯁꯤꯗ ꯑꯩꯁꯨ ꯗꯨꯝ ꯍꯥꯏꯗꯤ ꯇ꯭ꯔꯥꯏ ꯇꯧꯒꯦ ꯑꯩꯁꯨ ꯄꯥꯛꯅ ꯄꯣꯠꯁꯦ ꯀꯛꯀꯟꯗꯦꯕ ꯀꯩꯅꯣꯗꯗꯤ ꯍꯥꯏꯕꯗꯤ ꯃꯣꯏ ꯑꯗꯨꯃꯥꯏꯅ ꯑꯣꯟꯂꯥꯏꯟ ꯁꯣꯄꯤꯡ ꯇꯧꯕ ꯈꯣꯠꯄꯖꯦ ꯑꯩ ꯌꯥꯝ ꯀꯟ ꯄꯥꯝꯗꯦꯕ ꯍꯥꯟꯅꯗꯩꯖꯨ ꯈꯪꯕ꯭ꯔꯥ ꯄꯥꯝꯗꯕꯖꯤꯗ ꯀꯃꯥꯏ ꯇꯧꯒꯦ ꯍꯥꯏꯀꯥꯟꯗ ꯇ꯭ꯔꯤꯁꯥꯠꯁꯦ ꯀꯛꯑꯦ ꯀꯛꯑꯦ ꯃꯃꯟꯕꯨꯗꯤ ꯈꯔ ꯋꯥꯡꯉꯦ ꯍꯥꯏꯕꯗꯤ ꯍꯨꯖꯤꯛꯀꯥꯟꯗꯤ ꯀꯩꯅꯣ ꯍꯥꯏꯀꯥꯟꯗ ꯃꯃꯟꯖꯦ ꯇꯥꯡꯉꯦ ꯍꯥꯏꯔꯀꯥꯟꯗ ꯄꯣꯠꯁꯦ ꯀ꯭ꯋꯥꯂꯤꯇꯤ ꯑꯗꯨꯝ ꯐꯒꯜꯂꯤꯗꯅ ꯑꯗꯨꯒꯤ ꯑꯩꯒꯤ ꯃꯥꯏꯟ ꯁꯦꯠꯇꯣ ꯑꯗꯨꯃꯥꯏ ꯂꯩꯒꯤꯕꯒꯤ ꯑꯩꯖꯦ ꯇ꯭ꯔꯤꯁꯥꯠꯁꯦ ꯀꯛꯑꯦ ꯑꯗꯩꯗꯤ ꯂꯥꯛꯄꯁꯨ ꯌꯥꯝ ꯗꯤꯂꯦ ꯇꯧꯕ ꯍꯥꯏꯇꯔꯦ ꯍꯥꯏꯗꯤ ꯑꯩ ꯄꯣꯠꯁꯦ ꯌꯥꯝ ꯀꯛꯇꯕꯩꯔꯥ ꯀꯥꯏꯅꯗꯤ ꯈꯟꯗꯤ ꯈꯟꯖꯩꯑꯕ ꯈꯪꯕ꯭ꯔꯥ ꯑꯗꯣ ꯂꯥꯛꯑꯦ ꯂꯥꯛꯑꯀꯥꯟꯁꯤꯗ ꯑꯩꯅ ꯑꯣꯗꯔ ꯑꯩꯅꯗꯤ ꯃꯣꯏꯅ ꯗꯤꯂꯤꯚꯔꯤ ꯇꯧꯔꯛꯅꯤ ꯍꯥꯏꯕꯗꯨ ꯅꯣꯡꯅꯤꯅꯤ ꯆꯣꯟꯊꯔ ꯂꯥꯛꯑꯦ ꯄꯣꯠꯁꯦ ꯂꯥꯛꯑ ꯀꯥꯟꯗ ꯇ꯭ꯔꯤꯁꯥꯠꯁꯤ ꯌꯧꯔꯛꯑꯦ ꯇ꯭ꯔꯤꯁꯥꯠꯁꯤ ꯌꯧꯔꯛꯑꯦ ꯃꯆꯨ ꯀꯩꯀꯩꯕꯨꯗꯤ ꯑꯗꯨꯝ ꯄꯥꯝꯖꯩ ꯑꯗꯨꯒ ꯃꯥꯒꯤ ꯐꯤꯒꯤ ꯀ꯭ꯋꯥꯂꯤꯇꯤꯁꯦ ꯌꯥꯗ꯭ꯔꯦꯕ ꯁꯨꯡꯌꯥ ꯌꯥꯗ꯭ꯔꯦꯕ ꯂꯤꯠꯄ ꯀꯥꯟꯗ ꯍꯥꯏꯕꯗꯤ ꯂꯧꯔꯤꯕ ꯄ꯭ꯔꯥꯏꯖꯇꯨꯒ ꯑꯗꯒꯤꯗꯤ ꯑꯣꯏꯔꯤꯕ ꯃꯥꯒꯤ ꯇ꯭ꯔꯤꯁꯥꯠꯀꯤ ꯐꯤꯗꯥꯗꯩ ꯀꯩꯗꯒꯤ ꯑꯗꯩꯗꯤ ꯐꯣꯔꯣ ꯐꯣꯔꯣꯛ ꯂꯥꯎꯔ ꯀꯥꯟꯗ ꯍꯥꯏꯕꯗꯤ ꯃꯣꯏꯅ ꯑꯗꯨꯗ ꯄꯤꯔꯤꯕ ꯁꯥꯏꯖ ꯑꯗꯨꯗꯥꯁꯤꯡꯗꯣ ꯑꯝꯇ ꯆꯥꯅꯗ꯭ꯔꯦꯕ ꯑꯗꯨꯅ ꯍꯥꯏꯕꯗꯤ ꯃꯣꯏꯒꯤ ꯄꯨꯝ ꯅꯨꯡꯗꯨꯁꯨ ꯑꯗꯨꯝ ꯍꯟꯗꯣꯔꯛꯄꯩꯒ ꯇꯥꯏꯞ ꯇꯧꯔꯦꯕ ꯈꯨꯗꯥꯡꯗ ꯇꯧꯕꯁꯤꯡꯗꯣ ꯑꯧꯅ ꯌꯥꯔꯒꯗꯤ ꯑꯩꯅ ꯑꯃꯨꯛ ꯃꯌꯥꯝꯗ ꯍꯥꯏꯅꯤꯡꯉꯤꯁꯤꯅ ꯄꯣꯠ ꯅꯨꯡ ꯀꯛꯄ ꯈꯣꯠꯄꯗꯣ ꯌꯥꯝ ꯆꯦꯛꯁꯤꯟꯕꯤꯌꯣ ꯍꯨꯖꯤꯛꯇꯤ ꯑꯣꯟꯂꯥꯏꯟꯅꯤ ꯍꯥꯏꯔꯒ ꯄꯪꯀꯛꯇ ꯀꯛꯑꯀꯥꯟꯗꯃꯛ ꯇꯧꯕꯗꯣ ꯍꯣꯏ ꯑꯐꯕ ꯈꯔꯕꯨꯗꯤ ꯑꯗꯨꯝ ꯂꯥꯛꯄꯁꯨ ꯌꯥꯎꯏꯀꯣ ꯑꯗꯨꯅ ꯅꯦꯒꯦꯇꯤꯕꯁꯨ ꯑꯗꯨꯝ ꯈꯟꯕꯤꯌꯣ ꯍꯥꯏꯕꯗꯤ ꯑꯩꯉꯣꯟꯗ ꯏꯁꯥꯗ ꯊꯦꯡꯅꯔꯕꯅꯤꯅꯀꯣ ꯑꯗꯣ ꯃꯌꯥꯝꯗ ꯁꯨꯃꯥꯏꯅ ꯃꯦꯁꯦꯁꯁꯦ ꯄꯤꯖꯒꯦ